ꯑꯩꯈꯣꯏ ꯅꯨꯡꯉꯥꯏꯔꯤꯌꯦ ꯅꯪꯗꯤ ꯅꯨꯡꯉꯥꯏꯔꯤꯕꯣ ꯑꯩꯈꯣꯏ ꯆꯥꯛ ꯆꯥꯅꯕꯒꯤꯗꯣ ꯑꯜ ꯍꯥꯌꯥꯠꯇ ꯑꯣꯏꯅ ꯇꯧꯔꯁꯤꯔꯣ ꯍꯣꯏꯅꯦ ꯑꯗꯣ ꯑꯇꯩ ꯑꯇꯩꯁꯨ ꯅꯪꯅ ꯑꯗꯨꯝ ꯄꯥꯎ ꯄꯤꯈ꯭ꯔꯣ ꯑꯗꯣ ꯑꯌꯨꯛꯅ ꯐꯥꯗꯣꯔꯤꯕꯣ ꯅꯨꯡꯗꯥꯡ ꯅꯨꯡꯊꯤꯟ ꯀꯔꯝꯕꯅ ꯐꯗꯣꯔꯤꯃꯣ ꯑꯗꯨ ꯃꯥꯅꯦ ꯑꯗꯨꯕꯨꯗꯤ ꯅꯪꯒ ꯄꯥꯎ ꯐꯥꯎꯅꯔꯕ ꯃꯇꯨꯡꯗ ꯑꯩꯈꯣꯏ ꯑꯃꯨꯛ ꯄꯥꯎ ꯐꯥꯎꯅꯔꯁꯦ ꯍꯣꯏ ꯁꯇꯔꯗꯦꯗꯁꯨ ꯑꯗꯨꯝ ꯌꯥꯔꯦ ꯑꯗꯨꯗ ꯑꯗꯨꯝ ꯇꯧꯔꯁꯦ ꯍꯣꯏ ꯍꯣꯏ ꯊꯝꯃꯒꯦꯀꯣ